ꯑꯩꯈꯣꯏꯒꯤ ꯏ꯭ꯁꯀꯨꯜꯒꯤ ꯑꯣꯖꯥꯅ ꯑꯩꯈꯣꯏꯗ ꯑꯦꯁꯥꯏꯟꯃꯦꯟ ꯑꯃ ꯇꯧ ꯍꯥꯏꯗꯨꯅ ꯄꯤꯔꯛꯏ ꯍꯥꯏꯔꯤꯕ ꯑꯦꯁꯥꯏꯟꯃꯦꯟ ꯑꯁꯤ ꯑꯩꯒꯤ ꯏꯃꯥꯟꯅꯕꯤ ꯑꯅꯤꯒ ꯇꯧꯃꯤꯟꯅꯒꯗꯕꯅꯦ ꯑꯦꯁꯥꯏꯟꯃꯦꯟ ꯑꯁꯤ ꯇꯧꯕ ꯃꯇꯝꯗ ꯇꯧꯅꯉꯥꯏ ꯍꯣꯠꯅꯕ ꯃꯇꯝꯗ ꯏꯃꯥꯟꯅꯕꯤ ꯑꯅꯤ ꯑꯁꯤ ꯑꯩꯒ ꯋꯥꯈꯜ ꯃꯥꯟꯅꯈꯤꯗꯦ ꯍꯥꯏꯕꯗꯤ ꯃꯈꯣꯏꯒꯤ ꯑꯄꯥꯝꯕꯗ ꯑꯩꯒꯤ ꯑꯄꯥꯝꯕ ꯑꯣꯏꯈꯤꯗꯦ ꯃꯈꯣꯏꯒꯤ ꯑꯩꯒꯤ ꯑꯄꯥꯝꯕꯗꯨꯅ ꯃꯈꯣꯏꯒꯤ ꯑꯄꯥꯝꯕ ꯑꯣꯏꯈꯤꯗꯦ ꯍꯥꯏꯕꯗꯤ ꯏꯕ ꯃꯇꯝꯗ ꯔꯥꯏꯇꯤꯡ ꯏꯔꯤꯕ ꯈꯨꯏ ꯑꯗꯣ ꯍꯥꯏꯗꯤ ꯃꯈꯣꯏꯅ ꯏꯅꯤꯡꯉꯤꯕ ꯋꯥꯍꯩ ꯑꯗꯨꯃꯛ ꯑꯩꯅ ꯏꯕ ꯄꯥꯝꯈꯤꯗꯦ ꯃꯔꯝ ꯑꯁꯤꯅ ꯆꯌꯦꯠꯅꯕ ꯑꯃꯒ ꯑꯃꯒꯒꯤ ꯃꯔꯛꯇ ꯒ꯭ꯌꯥꯟ ꯇꯥꯅꯈꯤꯗꯕ ꯊꯧꯗꯣꯛ ꯀꯌꯥ ꯑꯃ ꯊꯣꯛꯈꯤ ꯇꯧꯕꯇꯕꯨ ꯊꯧꯗꯣꯛ ꯊꯣꯛꯈꯤ ꯍꯥꯏꯗꯨꯅ ꯑꯩꯈꯣꯏ ꯑꯦꯁꯥꯏꯟꯃꯦꯟ ꯑꯗꯨ ꯇꯧꯈꯤꯗꯕꯗꯤ ꯑꯣꯏꯗꯦ ꯑꯦꯁꯥꯏꯟꯃꯦꯟ ꯑꯗꯨ ꯑꯣꯖꯥꯒꯤ ꯑꯄꯥꯝꯕꯩ ꯃꯇꯨꯡ ꯏꯟꯅ ꯑꯩꯈꯣꯏ ꯃꯇꯝ ꯆꯥꯅ ꯄꯤꯅꯕꯒꯤꯗꯃꯛꯇ ꯍꯣꯠꯅꯈꯤ ꯍꯥꯏꯔꯤꯕ ꯑꯦꯁꯥꯏꯟꯃꯦꯟ ꯑꯁꯤ ꯄꯤꯅꯕ ꯍꯣꯠꯅꯕꯗ ꯑꯩꯅ ꯊꯦꯡꯅꯈꯤꯕ ꯑꯋꯥꯕ ꯄꯨꯝꯅꯃꯛ ꯑꯩꯒꯤ ꯏꯁꯥꯒꯤ ꯗꯥꯏꯇꯅꯤ ꯈꯟꯗꯨꯅ ꯑꯩ ꯁꯔꯨꯛ ꯌꯥꯖꯈꯤ ꯃꯔꯝꯗꯤ ꯑꯩꯒꯤ ꯑꯣꯖꯥꯕꯨ ꯑꯩ ꯌꯥꯝ ꯅꯨꯡꯁꯤꯖꯩ ꯑꯗꯨꯅ ꯑꯣꯖꯥꯅ ꯍꯥꯏꯕ ꯈꯨꯗꯤꯡꯃꯛ ꯑꯩ ꯏꯟꯖꯅꯤꯡꯉꯤ ꯃꯔꯝ ꯑꯁꯤꯅ ꯏꯃꯥꯟꯅꯕꯤ ꯈꯨꯗꯤꯡꯃꯛ ꯑꯗꯣ ꯒ꯭ꯌꯥꯟ ꯇꯥꯅꯕ ꯍꯣꯠꯅꯕꯗ ꯑꯩꯅ ꯍꯥꯏꯗꯤ ꯑꯩꯒꯤ ꯕꯦꯁ ꯂꯦꯕꯦꯜꯗ ꯍꯣꯠꯅꯖꯈꯤ ꯑꯗꯨꯏ ꯃꯇꯨꯡꯗ ꯃꯈꯣꯏꯁꯨ ꯒ꯭ꯌꯥꯟ ꯇꯥꯔꯛꯇꯨꯅ ꯑꯩꯒ ꯄꯨꯟꯅ ꯑꯦꯁꯥꯏꯟꯃꯦꯟ ꯑꯗꯨ ꯃꯇꯝ ꯆꯥꯅ ꯇꯧꯃꯤꯟꯅꯗꯨꯅ ꯑꯣꯖꯥꯅ ꯄꯥꯝꯃꯤꯕ ꯃꯇꯝꯗꯨꯒꯤ ꯃꯇꯨꯡ ꯏꯟꯅ ꯑꯦꯁꯥꯏꯟꯃꯦꯟ ꯑꯗꯨ ꯄꯤꯕ ꯅꯪꯖꯈꯤ